ꯍꯜꯂꯣ ꯂꯝꯖꯤꯡꯕ ꯀꯦꯞ ꯑꯣꯏꯕꯤꯔꯕ ꯅꯠꯇ꯭ꯔꯣ ꯑꯧ ꯀꯩꯅꯦ ꯑꯩꯁꯦ ꯑꯩ ꯀꯣꯜ ꯇꯧꯖꯔꯛꯏꯕ ꯑꯩ ꯏꯁꯥꯁꯦ ꯑꯥ ꯍꯣꯏ ꯍꯣꯏ ꯃꯥꯅꯦ ꯃꯥꯅꯦ ꯍꯥꯟꯅꯁꯨ ꯇꯧꯔꯛꯑꯝꯃꯕꯅꯦ ꯑꯗꯣ ꯑꯩꯁꯦ ꯒꯥꯔꯤ ꯑꯃꯈꯛ ꯄꯥꯝꯕ ꯍꯣꯏ ꯑꯩ ꯃꯃꯥꯡꯗ ꯂꯥꯁ ꯕꯨꯛ ꯇꯧꯈꯤꯕ ꯂꯥꯁ ꯔꯥꯏꯠ ꯆꯠꯃꯤꯟꯅꯈꯤꯕ ꯗ꯭ꯔꯥꯏꯚꯔꯗꯣ ꯄꯥꯝꯕ ꯍꯥꯏꯇꯥꯔꯦ ꯃꯥꯒꯤ ꯁꯥꯔꯚꯤꯁ ꯌꯥꯝ ꯐꯖꯕ ꯀꯁꯇꯃꯔ ꯁꯦꯇꯤꯁꯐꯦꯛꯁꯟꯗꯣ ꯑꯗꯨꯛꯀꯤ ꯃꯇꯤꯛ ꯐꯩ ꯍꯥꯏ ꯇꯥꯔꯦ ꯃꯥꯗꯣ ꯑꯩꯅ ꯈꯔ ꯄꯥꯝꯕꯅꯤ ꯆꯠꯃꯤꯟꯅꯕ ꯌꯥꯝ ꯅꯨꯡꯉꯥꯏ ꯒꯥꯔꯤ ꯊꯧꯕꯁꯨ ꯌꯥꯝ ꯅꯨꯡꯉꯥꯏꯕ ꯍꯥꯏ ꯇꯥꯔꯦ ꯑꯩ ꯗꯦꯠ ꯐꯤꯞꯇꯤꯟꯒꯤ ꯍꯣꯏ ꯍꯣꯏ ꯗꯦꯠ ꯐꯤꯞꯇꯤꯟꯒꯤ ꯕꯨꯛꯀꯤꯡꯅꯤ ꯀꯤꯂꯣꯃꯤꯇꯔ ꯀꯨꯟꯊ꯭ꯔꯥ ꯃꯉꯥ ꯅꯤꯐꯨꯃꯨꯛꯀꯤ ꯆꯥꯡ ꯈꯛꯇꯅꯤ ꯆꯠꯀꯗꯧꯕꯗꯤ ꯑꯗꯣ ꯑꯞ ꯗꯥꯎꯟ ꯆꯠꯀꯗꯧꯕꯅꯦ ꯍꯣꯜ ꯗꯦꯗꯨꯃ ꯕꯨꯛꯀꯤꯡ ꯇꯧꯒꯗꯧꯕꯅꯦꯕ ꯑꯗꯣ ꯑꯩ ꯃꯥꯒ ꯂꯣꯏꯅꯅꯤꯡꯕ ꯍꯥꯏ ꯇꯥꯔꯦ ꯑꯥ ꯑꯗꯨꯒꯤꯗꯣ ꯑꯝꯇ ꯑꯥ ꯍꯣꯏ ꯍꯣꯏ ꯍꯣꯏ ꯌꯥꯅꯤ ꯀꯟꯐꯥꯔꯝꯃꯦꯁꯟꯒꯤꯗꯃꯛꯇ ꯑꯩ ꯍꯣꯏ ꯍꯥꯏꯖꯔꯛꯀꯦ ꯑꯣ ꯇꯤ ꯄꯤꯗꯣ ꯑꯗꯣ ꯌꯥꯔꯒꯗꯤ ꯇꯥꯏꯃꯤꯡꯗꯣ ꯄꯨꯡ ꯃꯥꯄꯟ ꯃꯃꯥꯡꯗ ꯂꯥꯛꯍꯟꯕꯤꯌꯣ ꯍꯣꯏ ꯍꯣꯏ ꯌꯥꯝ ꯅꯨꯡꯉꯥꯏꯖꯔꯦ